ꯑꯥ ꯍꯥꯎ ꯑꯥ ꯍꯣꯏ ꯌꯥꯏꯑꯦ ꯆꯧꯁꯦ ꯀꯩꯗꯧꯉꯩ ꯆꯧꯁꯦ ꯍꯥꯏꯅꯣ ꯑꯣ ꯍꯣꯏ ꯌꯥꯏꯑꯦ ꯆꯧꯁꯦ ꯑꯗꯣ ꯀꯩꯗꯧꯉꯩ ꯆꯧꯁꯦ ꯍꯥꯏꯅꯣ ꯑꯣ ꯌꯥꯏꯅꯦ ꯌꯥꯏꯅꯦ ꯑꯗꯣ ꯏꯔꯥꯡꯁꯨ ꯂꯩꯕꯅꯤꯅꯅꯦ ꯃꯇꯝ ꯐꯠꯇꯃꯤꯅꯅꯦ ꯏꯔꯥꯡꯁꯨ ꯍꯧꯖꯤꯛ ꯂꯩꯔꯤꯗꯅ ꯏꯔꯥꯡ ꯂꯩꯕꯅꯤꯅ ꯍꯣꯏ ꯀ꯭ꯂꯥꯁ ꯅꯥꯏꯟ ꯇꯦꯟ ꯑꯉꯥꯡꯁꯤꯡꯗꯨ ꯑꯣꯏꯅ ꯄꯨꯔꯁꯦ ꯑꯇꯣꯞꯄꯗꯤ ꯄꯨꯔꯔꯣꯏꯁꯦꯕ ꯃꯤꯗꯣ ꯍꯣꯏꯑꯦꯕ ꯀ꯭ꯂꯥꯁ ꯅꯥꯏꯟꯒ ꯇꯦꯟꯒꯇ ꯄꯨꯜꯂꯁꯦ ꯄꯨꯔꯁꯦ ꯑꯇꯩꯗꯤ ꯄꯨꯔꯔꯣꯏꯁꯦꯕ ꯐꯒꯗꯕ ꯑꯦꯃꯥꯎꯟꯗꯣ ꯑꯗꯣ ꯑꯩꯈꯣꯏꯗ ꯆꯪꯒꯗꯕ ꯑꯦꯃꯥꯎꯟꯗꯨ ꯎꯝ ꯎꯝ ꯎꯝ ꯅꯣꯏꯅꯦ ꯅꯣꯏ ꯀ꯭ꯂꯥꯁ ꯅꯥꯏꯟ ꯇꯦꯟꯒꯤꯗꯨ ꯅꯣꯏ ꯄꯨꯟꯁꯤꯜꯂꯣ ꯃꯤ ꯀꯌꯥꯝ ꯆꯠꯀꯗꯕꯅꯣ ꯍꯥꯏꯕꯗꯣ ꯑꯗꯣ ꯑꯦꯃꯥꯎꯟꯗꯨ ꯀꯌꯥꯃꯨꯛꯅ ꯑꯩꯈꯣꯏ ꯑꯦꯃꯥꯎꯟꯗꯨ ꯀꯌꯥꯃꯨꯛ ꯇꯥꯍꯟꯗꯣꯏꯅꯣ ꯍꯥꯏꯕꯗꯣ ꯈꯟꯅꯔꯣ ꯈꯟꯅꯔꯕ ꯃꯇꯨꯡꯗ ꯍꯥꯏꯔꯛꯑꯣ ꯑꯩꯉꯣꯟꯗ ꯁꯤꯒꯤ ꯑꯦꯃꯥꯎꯟꯁꯤ ꯁꯤꯜꯂꯁꯤ ꯑꯗꯨꯗꯨꯒ ꯁꯨꯃꯥꯏꯅ ꯇꯧꯔꯁꯤ ꯑꯣꯖꯥ ꯍꯥꯏꯅ ꯍꯥꯏꯗꯨ ꯑꯃ ꯍꯥꯏꯔꯛꯑꯣ ꯑꯗꯨꯗ ꯑꯗꯨꯝ ꯑꯗꯨꯒ ꯆꯠꯂꯁꯦ ꯑꯗꯨꯒ ꯑꯉꯥꯡ ꯑꯇꯣꯞꯄꯗꯤ ꯑꯉꯥꯡ ꯑꯇꯣꯞꯄꯗꯤ ꯎꯝ ꯍꯣ ꯍꯣ ꯑꯩ ꯍꯧꯗꯣꯛꯀꯦꯕ ꯍꯧꯗꯣꯛꯄꯗꯤ ꯀꯣ ꯍꯣꯏ ꯌꯥꯏ ꯌꯥꯏ ꯍꯣꯏ ꯌꯥꯏ ꯌꯥꯏ